ꯀꯦꯞ ꯁꯥꯔꯕꯤꯁ ꯇꯧꯔꯤꯕ ꯃꯤꯑꯣꯏꯁꯤꯡꯕꯨ ꯌꯥꯝꯅ ꯊꯥꯒꯠꯆꯔꯤ ꯃꯔꯝꯗꯤ ꯑꯊꯦꯡꯕ ꯃꯇꯝꯗ ꯆꯠꯂꯤꯕ ꯄꯦꯁꯦꯟꯖꯔꯁꯤꯡꯕꯨ ꯃꯈꯣꯏꯅ ꯌꯨꯝ ꯌꯧꯅꯕ ꯃꯈꯣꯏꯒꯤ ꯊꯋꯥꯏꯗꯨ ꯀꯤꯗꯅ ꯑꯩꯈꯣꯏ ꯑꯩꯈꯣꯏꯕꯨ ꯃꯈꯣꯏꯅ ꯌꯨꯝ ꯌꯧꯅꯕ ꯊꯤꯟꯕꯤꯔꯤ ꯊꯤꯟꯕꯤꯔꯛꯄꯒꯤꯗꯃꯛꯇ ꯌꯥꯝꯅ ꯊꯥꯒꯠꯆꯔꯤ